ꯍꯩ ꯂꯩꯒꯤ ꯃꯈꯣꯡꯒꯤ ꯂꯩꯕꯥꯛꯇ ꯀꯣ ꯂꯩꯕꯥꯛꯀꯤ ꯃꯊꯛꯇ ꯎꯅꯥ ꯋꯥꯅ ꯅꯠꯇꯔꯒ ꯀꯣ ꯄꯣꯂꯤꯊꯤꯟꯅ ꯀꯨꯞꯁꯤꯟꯕꯒꯤ ꯀꯥꯟꯅꯕꯁꯤ ꯈꯔ ꯍꯥꯏꯖꯧ ꯍꯥꯏꯔꯒꯗꯤ ꯍꯩ ꯅꯠꯇꯔꯒ ꯂꯩ ꯀꯣ ꯁꯤꯒꯤ ꯃꯈꯣꯡꯗ ꯎꯅꯥ ꯑꯀꯪꯕ ꯍꯥꯞꯆꯟꯕ ꯃꯇꯝꯗ ꯃꯗꯨꯗꯨꯅ ꯄꯥꯝꯕꯤꯗꯨꯒꯤ ꯂꯩꯍꯥꯎ ꯈꯤꯇꯪꯇ ꯑꯣꯏꯔꯁꯨ ꯐꯒꯠꯄ ꯉꯝꯃꯤ ꯑꯗꯨ ꯅꯠꯇꯕꯗ ꯀꯣ ꯑꯩꯈꯣꯏ ꯌꯨꯝꯗ ꯁꯦꯝꯖꯕ ꯃꯅꯥ ꯃꯁꯤꯡ ꯆꯥꯈꯤꯕ ꯚꯦꯖꯤꯇꯦꯕꯜꯒꯤ ꯐꯠꯇ ꯈꯣꯠꯇꯕ ꯁꯤꯡꯗꯣ ꯑꯗꯨ ꯑꯗꯨꯗꯣ ꯄꯠꯊ ꯄꯨꯝꯊꯍꯜꯂꯒ ꯃꯗꯨꯗ ꯎꯅꯥ ꯑꯀꯪꯕ ꯂꯩꯕꯥꯛ ꯈꯔ ꯍꯥꯞꯆꯤꯜꯂꯒ ꯑꯗꯨꯅ ꯍꯥꯔ ꯁꯦꯝꯖꯗꯨꯅ ꯑꯩꯈꯣꯏꯒꯤ ꯍꯩ ꯅꯠꯇꯔꯒ ꯂꯩꯗꯨꯒꯤ ꯃꯈꯣꯡꯗ ꯍꯥꯞꯇꯨꯅ ꯑꯗꯨꯗ ꯑꯩꯈꯣꯏ ꯌꯨꯝꯒꯤ ꯑꯣꯏꯕ ꯀꯝꯄꯣꯁ ꯍꯥꯞꯄꯒꯤ ꯀꯥꯟꯅꯕꯁꯨ ꯑꯗꯨꯝ ꯐꯪ ꯐꯪꯖꯩ ꯑꯗꯨꯒ ꯈꯨꯗꯝ ꯑꯣꯏꯅ ꯍꯥꯏꯔꯕꯗ ꯄꯣꯂꯤꯊꯤꯟꯗ ꯄꯣꯂꯤꯊꯤꯟꯅ ꯀꯨꯝꯁꯤꯟꯕ ꯍꯥꯏꯕꯁꯦ ꯈꯨꯗꯝ ꯑꯣꯏꯅ ꯍꯥꯏꯔꯕꯗ ꯏꯁꯇ꯭ꯔꯣꯕꯦꯔꯤꯁꯦ ꯄꯥꯝꯕꯤꯁꯦ ꯑꯩꯈꯣꯏꯅ ꯊꯥꯕ ꯃꯇꯝꯗ ꯁꯤꯒꯤ ꯊꯥꯈ꯭ꯔꯕ ꯃꯇꯨꯡꯗ ꯃꯊꯛꯇ ꯑꯩꯈꯣꯏꯅ ꯄ꯭ꯂꯥꯁꯇꯤꯛꯅ ꯀꯨꯞꯁꯤꯟꯂꯕ ꯃꯇꯝꯗ ꯍꯩ ꯑꯗꯨ ꯏꯁꯇ꯭ꯔꯣꯕꯦꯔꯤꯗꯨ ꯄꯥꯜꯂꯛꯄ ꯃꯇꯝꯗ ꯇꯤꯟ ꯀꯥꯡꯅ ꯆꯥꯕꯒꯤ ꯆꯥꯡꯁꯦ ꯍꯟꯊꯍꯜꯂꯤ ꯑꯗꯨꯒ ꯎꯍꯩ ꯑꯗꯨ ꯃꯈꯥꯗ ꯁꯟꯗꯣꯔꯛꯄꯗꯨꯗ ꯄꯣꯂꯤꯊꯤꯟ ꯃꯊꯛꯇ ꯊꯝꯃꯒꯗꯤ ꯎꯍꯩꯗꯣ ꯃꯥꯅ ꯒ꯭ꯔꯣꯠꯀꯤ ꯃꯇꯥꯡꯗ ꯐꯅ ꯌꯥꯝꯅ ꯆꯥꯎꯅ ꯏꯟꯊꯣꯛꯄ ꯉꯝꯃꯤ ꯑꯗꯣ ꯌꯨꯝꯗ ꯁꯦꯝꯖꯕ ꯂꯩꯕꯥꯛꯅ ꯑꯣꯔ ꯎꯅꯥꯅ ꯁꯦꯝꯃꯒ ꯑꯩꯈꯣꯏ ꯌꯨꯝꯒꯤ ꯑꯣꯏꯕ ꯁꯣꯏꯜ ꯀꯝꯄꯣꯁ ꯄꯦꯛ ꯍꯥꯏꯇꯥꯔꯦ ꯑꯗꯨꯗꯣ ꯁꯦꯝꯖꯔꯒ ꯑꯩꯈꯣꯏꯅ ꯂꯩ ꯃꯈꯣꯡ ꯑꯣꯔ ꯍꯩ ꯃꯈꯣꯡꯗ ꯍꯥꯞꯆꯩ ꯑꯗꯨꯒ ꯌꯥꯝꯅ ꯄꯥꯝꯕꯤꯗꯩꯒꯤ ꯑꯗꯨꯝ ꯀꯥꯅꯕ ꯐꯪꯏ ꯑꯗꯣ ꯈꯨꯗꯝ ꯑꯣꯏꯅ ꯍꯥꯏꯔꯕꯗ ꯆꯝꯄ꯭ꯔꯥꯒꯤ ꯃꯈꯣꯡꯗ ꯑꯩꯈꯣꯏꯅ ꯉꯥꯒꯤ ꯃꯀꯨ ꯁꯦꯝꯈꯤꯕꯒꯤ ꯉꯥ ꯃꯀꯨꯒꯤ ꯉꯥꯍꯤꯡꯁꯦ ꯍꯩꯖꯟꯕ ꯃꯇꯝꯗ ꯆꯝꯄ꯭ꯔꯥꯗꯣ ꯐꯕ ꯇꯤꯜ ꯇꯥꯗꯕ ꯑꯣꯏ